ꯍꯜꯂꯣ ꯍꯥꯎ ꯇꯥꯗ꯭ꯔꯤꯌꯦ ꯑꯩꯈꯣꯏ ꯍꯟꯗꯛ ꯀꯣꯂꯦꯖꯀꯤ ꯄꯤꯛꯅꯤꯛ ꯑꯗꯣꯝꯗ ꯆꯠꯀꯅꯦꯅꯗꯤ ꯍꯥꯏꯕꯅꯦꯕ ꯑꯗꯣ ꯑꯩꯁꯨ ꯑꯃꯨꯛ ꯐꯥꯎꯗꯤ ꯆꯠꯇ꯭ꯔꯤꯕ ꯑꯗꯣ ꯑꯩꯅꯁꯨ ꯑꯩꯈꯣꯏꯒꯤ ꯀꯩꯁꯤꯡꯗ ꯍꯪꯉꯦꯕꯀꯣ ꯀꯃꯥꯏꯅ ꯇꯧꯒꯦ ꯄꯩꯁꯥ ꯀꯩꯀꯥ ꯌꯥꯝ ꯆꯪꯏꯅ ꯇꯥꯏꯌꯦꯕ ꯑꯩꯅ ꯇꯥꯕꯗ ꯑꯗꯨ ꯍꯦꯛ ꯆꯪꯈꯤꯕꯗꯒꯤꯅꯦ ꯁꯥꯟꯅꯐꯝ ꯂꯩꯕꯁꯤꯅ ꯁꯥꯟꯅꯐꯝꯒꯤ ꯁꯥꯟꯅꯐꯝ ꯉꯥꯛꯇꯅꯦꯌꯦ ꯑꯗꯨꯗꯨꯗ ꯄꯩꯁꯥ ꯌꯥꯝ ꯌꯥꯝ ꯂꯧꯋꯤ ꯑꯗꯣ ꯑꯉꯥꯡꯒ ꯑꯍꯟꯒꯕꯨꯗꯤ ꯈꯦꯠꯅꯩ ꯑꯗꯨꯒ ꯁꯥꯟꯅꯐꯝ ꯌꯥꯝ ꯌꯥꯎꯕꯅꯤ ꯑꯉꯥꯡꯒꯤꯗꯃꯛꯇ ꯑꯣꯏꯅ ꯆꯠꯄꯗꯗꯤ ꯃꯐꯝꯗꯣ ꯌꯥꯝꯅ ꯅꯨꯡꯉꯥꯏꯕ ꯃꯐꯝ ꯑꯣꯏꯅ ꯍꯥꯏꯌꯦ ꯅꯪ ꯆꯠꯇꯣꯏꯔꯣ ꯅꯠꯇ꯭ꯔꯒ ꯆꯠꯂꯨꯔꯤꯔꯣ ꯀꯩꯅꯣ ꯑꯗꯨꯅꯦ ꯀꯣꯂꯦꯖꯀꯤ ꯍꯧꯖꯤꯛ ꯀꯥꯟ ꯌꯥꯝ ꯆꯠꯅꯔꯤ ꯃꯥꯜꯂꯦꯕ ꯑꯗꯨꯃꯥꯏꯅ ꯑꯗꯨꯅ ꯑꯩꯈꯣꯏꯁꯨ ꯀꯣꯂꯦꯖꯀꯤ ꯆꯠꯅꯤ ꯍꯥꯏꯌꯦꯕ ꯑꯗꯨꯗꯅꯦ ꯃꯣꯏ ꯄꯩꯁꯥꯗꯤ ꯌꯥꯝ ꯆꯪꯉꯤ ꯍꯥꯏꯌꯦ ꯑꯗꯣ ꯑꯩꯈꯣꯏꯒꯤꯁꯨ ꯍꯥꯏꯗꯤ ꯄꯤꯛꯅꯤꯛꯀꯤ ꯑꯦꯃꯥꯎꯟ ꯈꯤꯇꯪ ꯈꯤꯇꯪꯇ ꯑꯣꯏꯁꯨ ꯈꯥꯏꯒꯠꯅꯩꯗꯅ ꯑꯗꯨꯗ ꯄꯤꯛꯅꯤꯛꯁꯤ ꯃꯐꯃꯗꯨꯗ ꯆꯠꯄꯗ ꯁꯥꯟꯅꯒꯗꯕꯗꯨ ꯅꯣꯏ ꯅꯣꯏꯅ ꯑꯦꯔꯦꯟꯖ ꯇꯧꯖꯧ ꯑꯗꯨꯗꯤ ꯅꯣꯏ ꯅꯣꯏ ꯁꯥꯟꯅꯅꯤꯡꯕꯒꯤ ꯃꯈꯥ ꯄꯣꯜꯂꯦꯅ ꯍꯥꯏꯌꯦꯕ ꯑꯗꯨ ꯁꯥꯟꯅꯐꯝ ꯌꯥꯝ ꯌꯥꯎꯏ ꯑꯗꯣ ꯆꯠꯅꯤꯡꯗ꯭ꯔꯣ ꯍꯣꯏ ꯍꯟꯊꯔꯛꯀꯅꯤꯌꯦ ꯑꯗꯨꯕꯨꯗꯤ ꯒꯣꯔꯃꯦꯟꯀꯤ ꯑꯣꯏꯗꯣꯏꯅꯦ ꯑꯗꯨ ꯑꯣꯏꯇꯁꯨ ꯁꯥꯟꯅꯕꯗꯨꯗꯤ ꯃꯤ ꯀꯌꯥꯒꯤꯅꯣ ꯌꯦꯡꯉꯣ ꯈꯜꯂꯣꯗꯅ ꯑꯗꯨꯅ ꯁꯥꯟꯅꯕꯒꯤ ꯄꯩꯁꯥꯗꯣ ꯑꯗꯨꯗꯤ ꯏꯁꯥ ꯏꯁꯥꯅ ꯇꯧ ꯍꯥꯏꯕ ꯑꯗꯨ ꯑꯩ ꯀꯣꯂꯦꯖꯀꯤꯁꯤꯁꯨ ꯌꯥꯎꯔꯔꯣꯏꯒꯦ ꯁꯨꯃꯥꯏꯅ ꯇꯧꯔꯁꯦ ꯀꯣꯂꯦꯁꯀꯤ ꯆꯠꯄ ꯀꯔꯤ ꯍꯣꯏ ꯏꯃꯥꯟꯅꯕꯤ ꯄꯨꯟꯕꯕꯨꯗꯤ ꯅꯨꯡꯉꯥꯏꯅꯤ ꯍꯥꯏꯁꯨ ꯁꯥꯟꯅꯐꯃꯗꯨꯗꯤ ꯐꯖꯅ ꯏꯟꯖꯣꯏ ꯇꯧꯕ ꯑꯣꯏꯔꯣꯏꯕ ꯑꯩꯅ ꯈꯟꯕꯗ ꯃꯤ ꯃꯌꯥꯝꯗꯣ ꯅꯠꯇ꯭ꯔ ꯑꯗꯨꯅ ꯑꯩꯈꯣꯏ ꯈꯛꯇꯪ ꯑꯣꯏꯅ ꯇꯣꯉꯥꯟꯅ ꯑꯩꯈꯣꯏ ꯐ꯭ꯔꯦꯟ ꯍꯥꯏꯗꯤ ꯀꯩꯗꯧꯔꯒ ꯔꯤꯌꯨꯅꯤꯌꯟꯒꯨꯝꯅ ꯑꯩꯈꯣꯏ ꯍꯥꯟꯅꯒꯤ ꯏꯁꯇꯨꯗꯦꯟꯁꯤꯡꯁꯦ ꯄꯨꯜꯂꯒ ꯆꯠꯁꯦꯅ ꯍꯥꯏꯅꯤꯡꯏꯕ ꯑꯩꯗꯤ ꯎꯝ ꯍꯣꯏ ꯍꯣꯏ ꯑꯗꯨꯅꯦ ꯑꯗꯨ ꯍꯣꯏ ꯑꯩꯈꯣꯏ ꯃꯔꯤ ꯆꯠꯂꯁꯦ ꯑꯗꯨꯗꯅꯦ ꯈꯪꯕ꯭ꯔ ꯑꯩꯈꯣꯏ ꯏꯅꯥꯎꯄꯥꯗꯣ ꯑꯗꯨꯁꯨ ꯌꯥꯎꯍꯟꯁꯦ ꯃꯔꯝꯗꯤ ꯃꯥ ꯒꯥꯔꯤ ꯊꯧꯍꯜꯂꯁꯦ ꯍꯥꯏꯕ ꯎꯝ ꯈꯪꯗꯦ ꯑꯗꯣ ꯃꯐꯝꯗꯨꯁꯨ ꯇꯈꯦꯜꯂꯝꯕꯝ ꯍꯥꯏꯌꯦꯕ ꯑꯗꯨ ꯀꯩꯅꯣꯝ ꯍꯥꯏꯕ ꯇꯈꯦꯜꯂꯝꯕꯝ ꯍꯥꯏꯕ꯭ꯔ ꯀꯩꯅꯣꯝ ꯍꯥꯏꯌꯦ ꯑꯗꯨꯗꯨꯅ ꯑꯩꯈꯣꯏ ꯒꯥꯔꯤ ꯃꯆꯥꯗ ꯆꯠꯄ ꯑꯣꯏꯊꯣꯛꯑꯣꯏꯕ ꯑꯗꯨꯗꯨꯅ ꯑꯆꯧꯕꯗ ꯑꯣꯏꯅꯅꯦ ꯏꯅꯥꯎꯄꯗꯨ ꯇꯧꯔ ꯆꯠꯁꯦ ꯑꯗꯨꯒ ꯄꯩꯁꯥꯗꯣ ꯑꯩꯅ ꯁꯨꯝ ꯈꯟ ꯀꯥꯟꯗꯅꯦ ꯑꯩꯈꯣꯏ ꯑꯃꯃꯝꯅ ꯁꯥꯟꯅꯐꯝꯗꯨ ꯎꯕꯗ ꯁꯥꯟꯅꯅꯤꯡꯉꯛꯀꯅꯦꯕ ꯃꯣꯏꯒꯤ ꯇꯤꯀꯦꯠꯀꯤ ꯑꯦꯃꯥꯎꯟꯗꯤ ꯑꯩ ꯈꯪꯗꯦꯕ ꯑꯗꯨꯏꯗꯨꯅ ꯍꯥꯏꯔꯛꯑꯣ ꯎꯝ ꯑꯗꯨ ꯃꯣꯏ ꯃꯣꯏꯒꯤ ꯀꯩꯒꯤ ꯀꯣꯂꯦꯖꯀꯤ ꯑꯣꯏꯅ ꯆꯠꯄꯅꯤꯅ ꯃꯣꯏ ꯀꯩꯒꯨꯝꯕ ꯀꯩ ꯑꯣꯏꯔꯝꯗꯣꯏ ꯃꯥꯜꯂꯤꯗ ꯑꯩꯅ ꯈꯟꯕꯗꯅꯦ ꯄꯩꯁꯥ ꯑꯗꯨꯝ ꯂꯧꯔꯃꯗꯣꯏ ꯃꯥꯜꯂꯦ ꯑꯩꯈꯣꯏ ꯁꯣꯃꯗ ꯑꯥ ꯅꯪꯕꯨ ꯀꯃꯥꯏꯅ ꯇꯧꯔꯤꯒꯦ ꯑꯩꯈꯣꯏ ꯁꯤꯗꯗꯤꯅꯦ ꯈꯪꯕ꯭ꯔ ꯑꯁ ꯀꯩ ꯍꯥꯏꯅꯤ ꯉꯁꯤꯗꯣ ꯃꯤ ꯈꯔ ꯄꯨꯜꯂꯤꯌꯦꯕ ꯑꯩꯈꯣꯏ ꯃꯃꯥ ꯍꯣꯏ ꯃꯄꯥꯝ ꯂꯣꯝꯒꯤ ꯃꯤ ꯂꯥꯛꯄꯒꯤ ꯑꯗꯨꯅ ꯌꯥꯝ ꯆꯔꯥꯡꯅꯩꯑꯕ ꯑꯗꯨ ꯀꯣꯏꯕꯁꯨ ꯆꯠꯅꯤꯡꯉꯦ ꯅꯪꯅ ꯍꯧꯖꯤꯜꯂꯛꯇꯅ ꯑꯩ ꯆꯠꯅꯤꯡꯉꯛꯑꯦ ꯆꯠꯁꯦ ꯍꯥꯏꯕ ꯌꯥꯏꯌꯦ ꯑꯗꯨꯕꯨꯗꯤ ꯃꯣꯏ ꯑꯩꯈꯣꯏ ꯀꯖꯤꯟꯁꯤꯡꯁꯤꯁꯨꯅꯦ ꯍꯥꯏꯗꯤ ꯑꯥꯗ ꯂꯣꯏꯅ ꯂꯩꯕꯅꯦꯕ ꯃꯣꯏꯁꯨ ꯃꯄꯥꯟ ꯂꯣꯏ ꯂꯩꯕꯅꯦ ꯑꯗꯨꯗꯨꯅ ꯀꯣꯏꯕ ꯆꯠꯂꯨꯁꯦꯅ ꯉꯁꯥꯏꯗꯒꯤ ꯍꯥꯏꯅꯩꯅꯦ ꯑꯗꯨ ꯆꯞ ꯆꯥꯔꯦ ꯅꯪꯅ ꯍꯧꯗꯣꯔꯛꯄꯒ ꯆꯠꯁꯦ ꯍꯥꯏꯕ ꯎꯝ ꯎꯝ ꯍꯣꯏ ꯑꯗꯨꯅꯦ ꯑꯗꯨ ꯑꯩꯗꯤ ꯅꯨꯄꯥꯗꯤ ꯌꯥꯎꯍꯟꯅꯤꯡꯗꯦ ꯅꯨꯄꯥꯗꯗꯤ ꯏꯅꯥꯎꯄꯥꯗꯨ ꯌꯥꯎꯍꯜꯂꯒ ꯂꯣꯏꯔꯦ ꯑꯗꯨꯒ ꯑꯇꯩꯗꯤꯅꯦ ꯁꯨꯝ ꯑꯩꯈꯣꯏ ꯅꯨꯄꯤꯗꯁꯨ ꯒꯥꯔꯤ ꯊꯧꯕ ꯍꯩꯕ ꯂꯩꯗꯅ ꯑꯩꯈꯣꯏ ꯀꯖꯤꯟꯁꯤꯡꯁꯨ ꯍꯩꯌꯦꯕ ꯑꯗꯨꯃꯥꯏꯅ ꯇꯧꯔꯒ ꯑꯣꯏ ꯆꯠꯂꯁꯦ ꯑꯗꯨ ꯈꯪꯏꯗꯨꯉꯥꯏ ꯅꯪꯗꯤ ꯑꯩꯗꯤ ꯁꯨꯛꯍꯩ ꯍꯩꯇꯦ ꯍꯥꯏꯕ ꯅꯪꯕꯣ ꯂꯝꯁꯝꯗ ꯆꯠꯂꯁꯦ ꯑꯗꯣ ꯍꯣꯔꯦꯟ ꯑꯗꯣ ꯀꯔꯝ ꯀꯥꯟꯗ ꯆꯠꯁꯦ ꯍꯥꯏꯅꯣ ꯑꯥ ꯎꯝ ꯎꯝ ꯎꯝ ꯎꯝ ꯎꯝ ꯍꯣꯏ ꯑꯗꯨꯃꯥꯏꯅ ꯆꯠꯂꯁꯦ ꯎꯝ ꯎꯝ ꯑꯩꯈꯣꯏꯁꯨ ꯀꯣꯂꯦꯖꯀꯤ ꯆꯠꯁꯦ ꯍꯥꯏꯕꯗꯨꯗꯅꯦ ꯌꯥꯎꯕꯨꯗꯤ ꯌꯥꯎꯅꯤꯡꯉꯦ ꯑꯗꯨꯁꯨ ꯀꯣꯂꯦꯖꯀꯤꯗꯤ ꯑꯩ ꯆꯠꯂꯔꯣꯏꯒꯦ ꯑꯩꯈꯣꯏ ꯑꯣꯏꯅ ꯄꯨꯂꯞ ꯄꯨꯜꯂꯒ ꯆꯠꯄꯅ ꯐꯔꯦꯅ ꯑꯩ ꯈꯜꯂꯛꯑꯦ ꯍꯥꯏꯕ ꯍꯣꯏ ꯑꯗꯨꯅꯦ ꯑꯗꯣ ꯁꯣꯝꯗ ꯑꯩꯈꯣꯏ ꯀꯖꯤꯟꯈꯣꯏꯁꯨ ꯂꯥꯛꯄꯅꯤꯅ ꯌꯥꯝ ꯆꯤꯟꯅꯔꯦꯕꯀꯣ ꯑꯗꯨꯅ ꯑꯩ ꯊꯝꯃꯒꯦ ꯑꯃꯨꯛ ꯍꯥꯏꯗꯤ ꯀꯟꯐꯥꯝ ꯇꯥꯔ ꯃꯇꯨꯡꯗ ꯋꯥꯔꯤ ꯁꯥꯟꯅꯔꯁꯦꯕ

ꯍꯣꯏ ꯍꯣꯏ ꯍꯣꯏ ꯑꯗꯨꯅꯦ ꯕꯥꯏ ꯕꯥꯏ ꯊꯝꯃꯦ ꯊꯝꯃꯦ